ꯁ꯭ꯀꯨꯜꯁꯤꯡꯗ ꯕꯣꯀꯦꯁꯟꯅꯦꯜ ꯏꯗꯨꯀꯦꯁꯟ ꯍꯥꯞꯆꯤꯟꯕ ꯃꯊꯧ ꯇꯥꯏ ꯃꯔꯝꯗꯤ ꯃꯁꯤꯒꯤ ꯕꯣꯀꯦꯁꯟꯅꯦꯜ ꯏꯗꯨꯀꯦꯁꯟ ꯍꯥꯞꯄꯅ ꯃꯔꯝ ꯑꯣꯏꯔꯒ ꯁ꯭ꯀꯨꯜꯗꯒꯤ ꯂꯥꯏꯔꯤꯛ ꯇꯝꯕ ꯂꯣꯏꯔꯛꯄ ꯃꯇꯝꯗ ꯁꯥꯇ꯭ꯔꯁꯤꯡꯅ ꯃꯇꯧ ꯀꯔꯝꯅ ꯁꯦꯟ ꯊꯣꯛꯀꯅꯤ ꯍꯥꯏꯕꯒꯤ ꯂꯝꯕꯤꯁꯨ ꯈꯪꯂꯒ ꯂꯥꯛꯀꯅꯤ ꯃꯗꯨꯅ ꯁꯥꯇ꯭ꯔꯗꯨꯅ ꯃꯍꯥꯛꯀꯤ ꯍꯤꯡꯖꯅꯕꯒꯤ ꯂꯝꯕꯤꯗ ꯑꯆꯧꯕ ꯃꯇꯦꯡ ꯄꯥꯡꯏ